ꯑꯩꯅ ꯍꯟꯗꯛꯀꯤ ꯋꯤꯟꯇꯔꯗ ꯎꯈ꯭ꯔꯨꯜꯗ ꯐꯨꯔꯤꯠ ꯑꯃ ꯂꯩꯔꯨꯏ ꯑꯗꯨꯒꯤ ꯌꯥꯝꯅ ꯇꯥꯡꯕꯁꯨ ꯅꯠꯇꯦ ꯂꯤꯁꯤꯡ ꯑꯃꯒ ꯆꯥꯅꯤꯈꯛꯇ ꯄꯤ ꯑꯗꯨꯅ ꯌꯥꯝꯅ ꯂꯤꯠꯄꯁꯨ ꯅꯨꯡꯉꯥꯏꯈꯤ ꯃꯌꯥꯝꯅꯁꯨ ꯀꯌꯥ ꯄꯤꯕꯅꯣ ꯌꯥꯝ ꯅꯨꯡꯉꯥꯏꯒꯗꯕ ꯃꯥꯜꯂꯦ ꯍꯥꯏꯅ ꯌꯥꯝꯅ ꯍꯥꯏꯅꯔꯛꯈꯤ ꯑꯗꯨꯒ ꯑꯩꯅ ꯂꯩꯔꯨꯕꯁꯦ ꯗꯨꯀꯥꯟꯗꯨꯗ ꯂꯤꯁꯤꯡ ꯑꯃ ꯆꯥꯝꯉꯥ ꯍꯥꯏꯔꯛꯏ ꯑꯗꯨꯗ ꯑꯩꯅ ꯂꯤꯁꯤꯡ ꯑꯃ ꯆꯅꯤꯗ ꯂꯧꯔꯛꯈꯤꯕꯅꯤ ꯐꯤꯗꯨꯁꯨ ꯂꯤꯠꯄ ꯌꯥꯝ ꯅꯨꯡꯉꯥꯏꯈꯤ ꯌꯥꯝꯅ ꯆꯥꯡꯆꯠ ꯑꯃꯗ ꯌꯥꯝ ꯅꯨꯡꯉꯥꯏꯕ ꯑꯣꯏꯈꯤ